ꯍꯂꯣ ꯅꯨꯡꯉꯥꯏꯔꯤꯕ꯭ꯔꯣ ꯑꯣ ꯅꯨꯡꯉꯥꯏꯔꯤ ꯍꯥꯏꯕ ꯇꯥꯔꯦ ꯑꯁꯣꯝꯗ ꯊꯕꯛ ꯆꯤꯟꯕꯒ ꯀꯔꯤꯒ ꯑꯅꯥ ꯑꯌꯦꯛꯇꯤ ꯂꯩꯇꯕꯅꯤꯅ ꯅꯨꯡꯉꯥꯏꯌꯦ ꯑꯗꯨ ꯁꯨꯝ ꯇꯧꯕꯅꯦ ꯍꯟꯗꯛꯇꯤ ꯃꯣꯏꯒꯤ ꯀꯆꯥꯏ ꯂꯤꯃꯣꯟ ꯐꯦꯁꯇꯤꯚꯦꯜ ꯉꯥꯏꯍꯥꯛ ꯀꯣꯏꯔꯨꯁꯦ ꯍꯥꯏꯕꯅꯤ ꯑꯗꯨ ꯀꯃꯥꯏ ꯇꯧꯁꯤꯒꯦ ꯆꯠꯁꯤꯔꯣ ꯑꯁ ꯑꯗꯨꯕꯨꯗꯤ ꯑꯩꯈꯣꯏ ꯁ꯭ꯋꯥꯏꯗ ꯏꯃꯥꯟꯅꯕ ꯍꯥꯟꯅ ꯑꯩꯈꯣꯏ ꯀ꯭ꯂꯥꯁꯃꯦꯠ ꯍꯣꯏ ꯑꯃ ꯑꯅꯤ ꯀꯧꯔꯅꯤ ꯑꯗꯨꯗꯩ ꯑꯩꯒꯤ ꯂꯩꯀꯥꯏꯒꯤ ꯏꯃꯥꯟꯅꯕ ꯑꯃ ꯑꯅꯤ ꯀꯧꯔꯒ ꯅꯪꯒꯤ ꯁꯥꯏꯠꯇ ꯅꯪ ꯀꯅꯥ ꯀꯧꯅꯤꯡꯕ ꯀꯧꯔꯒ ꯑꯗꯨꯝ ꯆꯠꯄ ꯌꯥꯏꯅ ꯎꯝ ꯑꯗꯨꯒ ꯍꯟꯗꯛꯇꯤ ꯄꯩꯁꯥ ꯅꯨꯡꯁꯥꯁꯤ ꯑꯩ ꯄꯩꯁꯥ ꯀꯌꯥ ꯂꯩꯇꯦ ꯅꯪ ꯄꯩꯁꯥ ꯈꯔ ꯌꯥꯝ ꯄꯨꯊꯣꯛꯄ ꯇꯥꯔꯦꯀꯣ ꯎꯝ ꯑꯗꯨ ꯒꯥꯔꯤꯕꯨꯗꯤ ꯁꯣꯝꯗ ꯏꯃꯥꯟꯅꯕ ꯑꯃꯒꯤ ꯀꯥꯔ ꯑꯃ ꯂꯩ ꯑꯗꯨꯗ ꯑꯩꯈꯣꯏ ꯆꯟꯕ ꯆꯠꯂꯒ ꯑꯗꯨ ꯑꯋꯥꯠꯄꯗꯨꯗꯤ ꯑꯩꯈꯣꯏ ꯑꯃꯨꯛ ꯊꯤꯕ ꯇꯥꯕ ꯎꯝ ꯆꯟꯒꯅꯤ ꯆꯟꯗ꯭ꯔꯗꯤ ꯑꯋꯥꯠꯄꯗꯨ ꯋꯥꯏꯕ꯭ꯔꯥ ꯀꯔꯤꯅꯣ ꯑꯃ ꯇꯧꯕ ꯇꯥꯔꯦꯗꯅ ꯑꯗꯨꯒ ꯆꯥꯅꯕ ꯊꯛꯅꯕ ꯍꯩ ꯍꯩ ꯍꯩ ꯍꯩ ꯍꯣꯏ ꯍꯣꯏ ꯑꯗꯨꯒꯅꯦ ꯀꯩꯅꯣꯒꯤ ꯂꯤꯃꯟ ꯐꯦꯁꯇꯤꯚꯦꯜꯅꯤꯅ ꯆꯝꯄ꯭ꯔꯥꯒꯤ ꯁꯤꯖꯟ ꯑꯣꯕꯅꯤꯅ ꯑꯁꯤꯟꯕ ꯄꯣꯠ ꯆꯥꯒꯗꯕꯅꯤꯅ ꯑꯣꯛꯁꯥꯒꯨꯝꯕ ꯈꯔ ꯄꯨꯁꯤꯔꯥ ꯍꯥꯏꯗꯤ ꯑꯗꯨꯒ ꯃꯤꯛꯁ ꯇꯧꯔ ꯆꯥꯕ ꯌꯥꯝ ꯍꯥꯎꯋꯤꯗꯅꯀꯣ ꯐꯔꯦ ꯑꯗꯨ ꯑꯣꯏꯔꯗꯤ ꯍꯣꯏ ꯅꯣꯡꯃ ꯅꯤꯅꯤ ꯂꯩꯔꯒ ꯐꯥꯎꯅꯁꯦ ꯐꯥꯎꯅꯔꯒ ꯗꯦꯠ ꯀꯌꯥꯗ ꯆꯠꯁꯤꯔꯥ ꯀꯃꯥꯏꯅ ꯑꯃꯨꯛꯁꯨ ꯇꯥꯅꯔꯒ ꯀꯟꯐꯥꯔꯃꯦꯁꯟ ꯇꯧꯊꯣꯛꯁꯤꯀꯣ ꯑꯣꯀꯦ ꯑꯣꯀꯦ ꯐꯔꯦ ꯐꯔꯦ ꯑꯗꯨꯗꯤ ꯊꯝꯃꯦꯀꯣ